ꯍꯜꯂꯣ ꯑꯁꯤꯁꯦ ꯐ꯭ꯂꯤꯞꯀꯥꯔꯠꯀꯤ ꯀꯁꯇꯃꯔ ꯀꯤꯌꯥꯔ ꯑꯣꯏꯕ꯭ꯔꯥ ꯑꯣꯏꯔꯕꯗꯤ ꯑꯩ ꯋꯥ ꯑꯃꯈꯛ ꯍꯥꯏꯖꯒꯦ ꯉꯔꯥꯡ ꯅꯍꯥꯟ ꯑꯩ ꯊ꯭ꯔꯤ ꯐꯣꯔ ꯗꯦꯁ ꯕꯦꯛꯇ ꯑꯩ ꯄꯣꯠ ꯑꯃ ꯑꯣꯗꯔ ꯇꯧꯈꯤꯕꯅꯦ ꯑꯗꯨꯕꯨ ꯃꯣꯏꯒꯤ ꯗꯦꯁꯇꯤꯅꯦꯁꯟꯒꯤ ꯃꯇꯨꯡꯏꯟꯅꯗꯤ ꯈꯔ ꯅꯛꯅ ꯐꯪꯒꯅꯤ ꯍꯥꯏꯅ ꯍꯥꯏꯌꯦ ꯑꯗꯨꯕꯨ ꯐꯪꯈ꯭ꯔꯕ ꯃꯇꯨꯡꯗꯗꯤ